ꯃꯅꯥꯛ ꯅꯛꯄꯗ ꯃꯤꯌꯥꯝꯅ ꯄꯥꯎ ꯆꯦ ꯀꯌꯥ ꯄꯥꯕ ꯌꯥꯕꯒꯤ ꯂꯩ ꯂꯥꯏꯕꯦꯔꯤ ꯂꯩꯖꯩ ꯑꯗꯨꯒ ꯏꯁꯥ ꯏꯁꯥꯃꯛ ꯍꯧꯖꯤꯛ ꯈꯥ ꯃꯅꯤꯄꯨꯔ ꯀꯣꯂꯦꯖꯇ ꯒꯥꯔꯜ ꯍꯣꯁꯇꯦꯜꯗ ꯔꯤꯂꯤꯐ ꯀꯦꯝꯗ ꯂꯩꯖꯕꯅꯤ ꯑꯗꯨ ꯍꯨꯌꯦꯟ ꯂꯥꯟꯄꯥꯎ ꯁꯉꯥꯏ ꯑꯦꯛꯁꯄ꯭ꯔꯦꯁ ꯐꯪꯉꯤ ꯄꯥꯖꯩ ꯑꯗꯨꯒ ꯀꯩꯅꯣ ꯑꯦꯝꯄ꯭ꯂꯣꯏꯃꯦꯟ ꯅ꯭ꯌꯨꯖ ꯀꯪꯂꯩꯄꯥꯛ ꯏꯆꯦꯜ ꯇꯥꯏꯝꯁ ꯑꯣꯐ ꯏꯟꯗꯤꯌꯥ ꯃꯗꯨꯗꯩ ꯑꯉꯥꯡꯁꯤꯡꯁꯤꯅ ꯊꯕꯛꯀꯤ ꯄꯥꯎ ꯀꯩꯀꯩ ꯃꯌꯥꯝꯃ ꯇꯥꯖꯩ